ꯀꯨꯟ ꯃꯉꯥ ꯂꯤꯁꯤꯡ ꯃꯥꯄꯟꯒ ꯆꯅꯤꯒ ꯀꯨꯟꯊ꯭ꯔꯥ ꯃꯉꯥ ꯂꯤꯁꯤꯡ ꯇꯔꯥꯇꯔꯦꯠꯀ ꯆꯅꯤꯄꯥꯟ ꯍꯨꯝꯐꯨ ꯃꯉꯥ ꯂꯥꯈ ꯅꯤꯄꯥꯟꯒ ꯂꯤꯁꯤꯡ ꯍꯨꯝꯗ꯭ꯔꯥ ꯅꯤꯄꯥꯟ ꯆꯃꯥꯄꯟꯒ ꯍꯨꯝꯐꯨ ꯍꯨꯝꯗꯣꯏ ꯂꯥꯈ ꯃꯔꯤ ꯂꯤꯁꯤꯡ ꯀꯨꯟ ꯃꯉꯥ ꯆꯥꯇ꯭ꯔꯨꯛꯀ ꯀꯨꯟꯊ꯭ꯔꯥ ꯃꯔꯤ